ꯑꯥ ꯍꯥꯏꯕꯤꯌꯣ ꯑꯣ ꯑꯣ ꯊꯥꯡꯃꯩꯕꯟꯒꯤ ꯁꯤꯡꯖꯨꯗꯣ ꯑꯣ ꯑꯣ ꯑꯗꯨ ꯍꯥꯎꯕꯅꯦ ꯌꯥꯏꯌꯦ ꯀꯩꯁꯨ ꯀꯥꯏꯗꯦ ꯄꯨꯡ ꯀꯌꯥꯗꯅꯣ ꯑꯣ ꯑꯣ ꯑꯦ ꯑꯥ ꯑꯗꯨꯗꯤ ꯆꯞ ꯆꯥꯔꯦ ꯇꯥꯏꯃꯤꯡꯗꯨꯗꯤ ꯌꯥꯝ ꯅꯨꯡꯉꯥꯏꯕ ꯇꯥꯏꯃꯤꯡꯅꯦ ꯑꯗꯨꯗꯤ ꯑꯧ ꯑꯧ ꯑꯣ ꯗꯤ ꯑꯦꯝ ꯀꯣꯂꯦꯖ ꯍꯥꯏꯕ ꯑꯃ ꯂꯩꯌꯦꯕ ꯑꯗꯨꯒꯤ ꯍꯦꯛ ꯅꯤꯌꯔ ꯕꯥꯏꯗ ꯂꯩꯔꯦ ꯃꯌꯥꯝ ꯆꯪ ꯅꯍꯥ ꯃꯌꯥꯝ ꯆꯪꯐꯝꯅꯦ ꯑꯣꯏꯔꯦ ꯑꯣꯏꯔꯦ ꯌꯥꯏꯌꯦ ꯌꯥꯏꯌꯦ ꯆꯥꯃꯤꯟꯅꯁꯦ ꯌꯥꯏ ꯌꯥꯏ ꯀꯩꯁꯨ ꯀꯥꯏꯗꯦ ꯑꯥ ꯍꯣꯏ ꯑꯥ ꯍꯌꯦꯡ ꯊꯦꯡꯅꯔꯁꯦ